ꯂꯝꯀꯣꯏꯕꯁꯤꯡꯅ ꯁꯤꯖꯤꯟꯅꯕ ꯌꯥꯕ ꯅꯠꯇ꯭ꯔꯒ ꯑꯩꯅ ꯑꯩꯅ ꯆꯠꯅꯤꯡꯉꯤꯕ ꯃꯐꯝ ꯑꯗꯨꯗ ꯆꯠꯄ ꯌꯥꯕꯒꯤ ꯇ꯭ꯔꯥꯟꯁꯄꯣꯔꯠꯀꯤ ꯑꯣꯏꯕ ꯈꯨꯗꯣꯡꯆꯥꯕ ꯑꯗꯨꯛꯀꯤ ꯃꯇꯤꯛ ꯂꯩꯔꯦ ꯍꯥꯏꯔꯤꯕ ꯈꯨꯗꯣꯡꯆꯥꯕꯁꯤꯡ ꯑꯁꯤꯅ ꯃꯔꯝ ꯑꯣꯏꯔꯒ ꯂꯝꯀꯣꯏꯕ ꯇꯨꯔꯤꯖꯝꯁꯤꯡꯅ ꯂꯥꯛꯄ ꯃꯇꯝꯗ ꯃꯥꯅ ꯆꯠꯅꯤꯡꯉꯤꯕ ꯌꯦꯡꯅꯤꯡꯉꯤꯕ ꯃꯐꯝ ꯑꯗꯨꯗ ꯑꯣꯇꯣ ꯑꯣꯏꯒꯦꯔꯥ ꯕꯁ ꯑꯣꯏꯒꯦꯔꯥ ꯇꯦꯛꯁꯤ ꯑꯣꯏꯒꯦꯔꯥ ꯐꯣꯟ ꯀꯣꯜ ꯑꯃꯇꯪ ꯇꯧꯔꯒ ꯑꯩꯈꯣꯏꯅ ꯒ꯭ꯔꯨꯞꯄꯤꯡꯒꯤꯕꯨ ꯑꯣꯏꯔꯕꯁꯨ ꯑꯃꯇꯪꯒꯤꯕꯨ ꯑꯣꯏꯔꯕꯁꯨ ꯑꯩꯈꯣꯏꯅ ꯆꯠꯄ ꯌꯥꯕꯒꯤ ꯈꯨꯗꯣꯡꯆꯥꯕ ꯑꯗꯨ ꯑꯗꯨꯛꯀꯤ ꯃꯇꯤꯛ ꯂꯩꯔꯦ ꯃꯣꯏꯅ ꯃꯣꯏꯅ ꯆꯠꯂꯤꯕ ꯃꯐꯝ ꯑꯗꯨꯒꯤ ꯑꯦꯔꯤꯌꯥ ꯑꯗꯨꯒꯤ ꯃꯇꯨꯡ ꯏꯟꯅ ꯃꯣꯏꯅ ꯂꯧꯔꯤꯕ ꯑꯦꯃꯥꯎꯟ ꯑꯦꯃꯥꯎꯟ ꯑꯗꯨ ꯑꯦꯐꯣꯔꯗꯦꯕꯜ ꯑꯣꯏꯕ ꯔꯤꯖꯅꯦꯕꯜ ꯑꯣꯏꯕ ꯑꯣꯏ ꯍꯧꯖꯤꯛ ꯐꯥꯎꯒꯤ ꯑꯣꯏꯅꯗꯤ ꯌꯥꯝꯅ ꯍꯦꯟꯖꯤꯟꯕ ꯌꯥꯝꯅ ꯑꯦꯐꯣꯔꯗꯦꯕꯜ ꯑꯣꯏꯗꯕ ꯔꯤꯖꯅꯦꯕꯜ ꯑꯣꯏꯗꯕꯗꯤ ꯑꯣꯏꯗꯦ ꯑꯗꯨꯃꯛꯄꯨ ꯑꯩꯅ ꯑꯩꯅ ꯆꯠꯀꯗꯧꯔꯤꯕ ꯖꯒꯥ ꯑꯗꯨꯒꯤ ꯃꯈꯥ ꯄꯣꯟꯅ ꯃꯥꯒꯤ ꯀꯤꯂꯣꯃꯤꯇꯔ ꯑꯗꯨꯒꯤ ꯃꯈꯥ ꯄꯣꯟꯅ ꯄꯩꯁꯥ ꯑꯗꯨ ꯂꯧꯕꯅꯤ ꯑꯗꯨꯅ ꯇꯨꯔꯤꯖꯝꯁꯤꯡꯅ ꯂꯥꯛꯄꯗꯁꯨ ꯃꯐꯝ ꯑꯗꯨꯗ ꯌꯧꯅꯕꯒꯤꯗꯃꯛꯇ ꯀꯥꯔ ꯕꯁ ꯇꯦꯛꯁꯤꯅꯆꯤꯡꯕ ꯑꯦꯅꯤ ꯃꯣꯏꯅ ꯄꯥꯝꯕ ꯒꯥꯔꯤꯗ ꯍꯧꯖꯤꯛꯇꯤ ꯔꯤꯖꯅꯦꯕꯜ ꯑꯣꯏꯅ ꯐꯪꯕ ꯌꯥꯕꯒꯤ ꯈꯨꯗꯣꯡꯆꯥꯕ ꯑꯗꯨꯛꯀꯤ ꯃꯇꯤꯛ ꯂꯩꯔꯦ ꯍꯥꯟꯅꯒꯤ ꯃꯇꯝꯒ ꯍꯥꯏꯔꯨꯔꯒꯗꯤ ꯍꯧꯖꯤꯛꯇ ꯑꯍꯣꯡꯕ ꯑꯗꯨꯛꯀꯤ ꯃꯇꯤꯛ ꯄꯣꯔꯛꯄꯅ ꯃꯐꯝ ꯑꯁꯤ ꯆꯥꯎꯈꯠꯄ ꯅꯨꯡꯉꯥꯏꯕ ꯖꯒꯥ ꯑꯃ ꯑꯣꯏꯔꯦ ꯍꯥꯏꯖꯅꯤꯡꯉꯤ ꯔꯤꯛꯁꯣꯅꯆꯤꯡꯕ ꯁꯤꯖꯤꯟꯅꯗꯨꯅ ꯑꯣꯇꯣꯅꯆꯤꯡꯕ ꯌꯧꯕꯗ ꯋꯥꯕ ꯃꯐꯝꯗ ꯑꯩꯈꯣꯏꯅ ꯀꯥꯔ ꯅꯠꯇ꯭ꯔꯒ ꯕꯁ ꯇꯦꯛꯁꯤ ꯁꯤꯖꯤꯟꯅꯗꯨꯅ ꯌꯧꯅꯤꯡꯕ ꯃꯐꯝꯗ ꯌꯧꯍꯟꯕꯗ ꯀꯥꯅꯕ ꯄꯤꯔꯤ ꯑꯗꯨꯒ ꯇꯨꯔꯤꯖꯝꯁꯤꯡꯅ ꯂꯥꯛꯄꯗꯁꯨ ꯃꯍꯥꯛꯅ ꯌꯦꯡꯅꯤꯡꯉꯤꯕ ꯃꯐꯝ ꯑꯗꯨꯗ ꯃꯐꯝ ꯑꯗꯨ ꯌꯧꯅ ꯆꯠꯄꯗ ꯑꯩꯈꯣꯏꯒꯤ ꯔꯤꯛꯁꯀꯤ ꯑꯣꯏꯗꯕ ꯔꯤꯛꯁ ꯂꯩꯇꯕ ꯍꯥꯏꯕꯗꯤ ꯑꯩꯈꯣꯏꯅ ꯆꯠꯅꯤꯡꯉꯤꯕ ꯃꯐꯝ ꯑꯗꯨꯗ ꯌꯥꯝꯅ ꯁꯝꯅ ꯌꯧꯍꯟꯕ ꯉꯝꯕꯒꯤ ꯅꯨꯡꯉꯥꯏꯅ ꯌꯧꯍꯟꯕ ꯉꯝꯕꯒꯤ ꯈꯨꯗꯣꯡꯆꯥꯕ ꯑꯗꯨꯁꯨ ꯄꯤꯕꯤꯔꯤ ꯇ꯭ꯔꯥꯟꯁꯄꯣꯔꯠꯅ ꯇ꯭ꯔꯥꯟꯁꯄꯣꯔꯠꯀꯤ ꯐꯦꯁꯤꯂꯤꯇꯤ ꯑꯁꯤꯅ ꯑꯦꯕꯥꯏꯂꯦꯕꯜ ꯈꯨꯗꯤꯡꯃꯛ ꯐꯪꯍꯟꯕꯤꯗꯨꯅ ꯒꯥꯔꯤ ꯈꯨꯗꯤꯡꯃꯛꯀꯤ ꯑꯦꯕꯥꯏꯂꯦꯕꯜ ꯐꯪꯍꯟꯕꯤꯗꯨꯅ ꯇ꯭ꯔꯥꯟꯁꯄꯣꯔꯇꯔ ꯑꯃꯗꯤ ꯑꯩꯅ ꯑꯩꯅ ꯆꯠꯅꯤꯡꯉꯤꯕ ꯗꯦꯕ ꯀꯔꯃ ꯑꯣꯏꯒꯦꯔꯥ ꯊꯕꯛ ꯑꯣꯏꯒꯦꯔꯥ ꯍꯣꯁꯄꯤꯇꯥꯜꯗ ꯆꯠꯄ ꯑꯣꯏꯒꯦꯔꯥ ꯅꯨꯡꯗꯥꯡꯗ ꯑꯣꯏꯔꯕꯁꯨ ꯑꯌꯨꯛꯇ ꯑꯣꯏꯔꯕꯁꯨ ꯑꯩꯈꯣꯏꯅ ꯀꯧꯅꯤꯡꯕ ꯃꯇꯝꯗ ꯀꯧꯗꯨꯅ ꯇ꯭ꯔꯥꯟꯁꯄꯣꯔꯇꯦꯁꯟ ꯆꯥꯔꯖ ꯄꯤꯗꯨꯅ ꯑꯩꯈꯣꯏꯅ ꯅꯨꯡꯉꯥꯏꯅ ꯄꯨꯟꯁꯤ ꯂꯦꯟꯕ ꯑꯃꯗꯤ ꯆꯠꯅꯤꯡꯕ ꯃꯐꯝꯗ ꯌꯧꯍꯟꯕ ꯉꯝꯕꯒꯤ ꯈꯨꯗꯣꯡꯆꯥꯕ ꯑꯗꯨ ꯂꯩꯔꯦ ꯍꯥꯏꯖꯅꯤꯡꯉꯤ ꯃꯇꯝ ꯑꯃꯗꯗꯤ ꯑꯩꯈꯣꯏꯅ ꯍꯥꯏꯔꯤꯕ ꯈꯨꯗꯣꯡꯆꯥꯕꯁꯤꯡ ꯑꯁꯤ ꯐꯪꯗꯕꯅ ꯃꯔꯝ ꯑꯣꯏꯔꯒ ꯈꯨꯗꯣꯡꯊꯤꯕ ꯀꯌꯥ ꯑꯃ ꯅꯪꯈꯤꯗꯕ ꯅꯠꯇꯦ ꯃꯇꯝ ꯑꯃꯗ ꯅꯪꯈꯤꯕ ꯀꯌꯥ ꯑꯃ ꯌꯥꯎꯔꯤꯕꯅꯤ ꯑꯗꯨꯃꯛꯄꯨ ꯍꯧꯖꯤꯛ ꯍꯧꯖꯤꯛꯇꯤ ꯇ꯭ꯔꯥꯟꯁꯄꯣꯔꯠ ꯗꯤꯄꯥꯔꯠꯃꯦꯟꯅ ꯇ꯭ꯔꯥꯟꯁꯄꯣꯔꯇꯔꯁꯤꯡꯕꯨ ꯃꯐꯝ ꯑꯗꯨꯗ ꯌꯧꯍꯟꯕ ꯉꯝꯅꯕꯒꯤꯗꯃꯛꯇ ꯎꯕꯔ ꯕꯁ ꯑꯃꯗꯤ ꯑꯣꯇꯣꯅꯆꯤꯡꯕ ꯃꯈꯜ ꯃꯈꯥ ꯀꯌꯥꯒꯤ ꯒꯥꯔꯤꯁꯤꯡ ꯄꯤꯕꯤꯗꯨꯅ ꯄ꯭ꯔꯖꯥꯁꯤꯡꯗ ꯂꯥꯏꯔꯕ ꯄ꯭ꯔꯖꯥꯁꯤꯡꯗ ꯑꯩꯈꯣꯏꯅ ꯑꯩꯅ ꯑꯩꯅ ꯒꯥꯔꯤ ꯂꯩꯕ ꯉꯝꯖꯗꯕ ꯂꯥꯏꯔꯕ ꯄ꯭ꯔꯖꯥꯁꯤꯡꯗꯁꯨ ꯆꯠꯅꯤꯡꯕ ꯃꯐꯝꯗ ꯆꯠꯄ ꯉꯝꯕꯒꯤ ꯈꯨꯗꯣꯡꯆꯥꯕ ꯑꯗꯨ ꯄꯤꯔꯤ ꯍꯥꯏꯖꯅꯤꯡꯉꯤ